ꯑꯩꯍꯥꯛꯅ ꯃꯤꯇꯤꯡ ꯌꯥꯎꯅꯕ ꯒꯨꯒꯜ ꯖꯨꯝ ꯁꯤꯖꯤꯟꯅꯩ ꯑꯩ ꯏꯁꯥꯃꯛ ꯕꯤꯖꯤꯅꯦꯁ ꯇꯧꯖꯩ ꯑꯗꯨ ꯑꯩꯈꯣꯏꯒꯤ ꯂꯩꯔꯤꯕ ꯇꯤꯝ ꯃꯈꯩꯗꯨꯒ ꯈꯨꯗꯛ ꯈꯨꯗꯛꯀꯤ ꯑꯣꯏꯕ ꯀꯔꯤꯒꯨꯝꯕ ꯃꯤꯇꯤꯡ ꯑꯃ ꯇꯧꯗꯕ ꯌꯥꯗꯕ ꯑꯣꯏꯕ ꯇꯥꯔꯒꯗꯤ ꯑꯩꯈꯣꯏ ꯈꯨꯗꯛ ꯈꯨꯗꯛꯇ ꯒꯨꯒꯜ ꯖꯨꯝꯗ ꯑꯗꯨꯃꯛ ꯇꯧꯏ ꯑꯩꯈꯣꯏꯒꯤ ꯃꯤꯇꯤꯡ ꯑꯗꯨꯗ ꯑꯗꯨꯛꯀꯤ ꯃꯇꯤꯛ ꯅꯨꯡꯉꯥꯏ ꯒꯨꯒꯜ ꯖꯨꯝ ꯂꯩꯕꯁꯤꯅ ꯊꯥꯏꯅꯒꯤ ꯃꯇꯝꯗꯗꯤ ꯒꯨꯒꯜ ꯖꯨꯝ ꯂꯩꯇꯕꯅꯤꯅ ꯈꯨꯗꯛ ꯈꯨꯗꯛꯇ ꯃꯤꯇꯤꯡ ꯇꯧꯅꯤꯡꯕ ꯇꯥꯔꯒꯁꯨ ꯑꯗꯨꯒꯨꯝꯕꯒꯤ ꯈꯨꯗꯣꯡꯆꯥꯕꯗꯨꯗꯤ ꯂꯩꯔꯛꯇꯦ ꯕꯠ ꯑꯗꯨꯕꯨ ꯉꯁꯤꯗꯤ ꯆꯥꯎꯈꯠꯂꯛꯂꯦ ꯉꯁꯤꯗꯤ ꯇꯦꯛꯅꯣꯂꯣꯖꯤ ꯋꯥꯡꯈꯠꯂꯛꯂꯕꯅꯤꯅ ꯉꯁꯤꯗꯤ ꯑꯗꯨꯛꯀꯤ ꯃꯇꯤꯛ ꯆꯥꯎꯈꯠꯂꯕꯅꯤꯅ ꯉꯁꯤ ꯑꯩꯅ ꯈꯨꯗꯛꯇ ꯃꯤꯇꯤꯡ ꯇꯧꯅꯤꯡꯉꯦ ꯍꯥꯏꯕ ꯇꯥꯔꯒꯁꯨ ꯑꯩꯅ ꯈꯨꯗꯛꯇ ꯇꯧꯕ ꯉꯝꯃꯤ ꯑꯩꯍꯥꯛꯀꯤ ꯒꯨꯒꯜ ꯖꯨꯝꯗ ꯄꯥꯝꯗꯕ ꯀꯔꯤ ꯑꯃꯠꯇ ꯂꯩꯖꯗꯦ ꯒꯨꯒꯜ ꯃꯤꯠ ꯑꯁꯤ ꯑꯗꯨꯛꯀꯤ ꯃꯇꯤꯛ ꯅꯨꯡꯉꯥꯏꯔꯦ ꯑꯗꯨꯛꯀꯤ ꯃꯇꯤꯛ ꯈꯨꯗꯣꯡ ꯆꯥꯏ ꯃꯤꯇꯤꯡ ꯇꯧꯕ ꯈꯛꯇꯁꯨ ꯅꯠꯇꯦ ꯃꯥꯗꯤ ꯑꯩꯈꯣꯏꯅ ꯀꯣꯔꯣꯅꯥ ꯃꯅꯨꯡꯗ ꯑꯉꯥꯡꯁꯤꯡ ꯂꯥꯏꯔꯤꯛ ꯇꯝꯗꯕꯤꯗ ꯃꯥꯡꯒꯗꯕꯗꯒꯤꯁꯨ ꯒꯨꯒꯜ ꯃꯤꯠꯅ ꯑꯗꯨꯛꯀꯤ ꯃꯇꯤꯛ ꯃꯇꯦꯡ ꯄꯥꯡꯈꯤ ꯃꯇꯧ ꯀꯔꯝꯅ ꯄꯥꯡꯈꯤ ꯍꯥꯏꯕ ꯃꯇꯝꯗ ꯑꯉꯥꯡ ꯃꯈꯩ ꯑꯗꯨ ꯌꯨꯝ ꯌꯨꯝꯗ ꯂꯩꯅ ꯂꯩꯅ ꯒꯨꯒꯜ ꯃꯤꯠꯇ ꯃꯥꯒꯤ ꯑꯣꯖꯥ ꯃꯈꯩꯅ ꯂꯥꯏꯔꯤꯛ ꯇꯥꯛꯇꯨꯅ ꯃꯈꯣꯏꯁꯤꯡ ꯃꯥꯡꯈꯤꯒꯗꯕꯗꯨꯗꯒꯤ ꯃꯈꯣꯏꯁꯤꯡꯕꯨ ꯀꯣꯔꯣꯅꯥ ꯃꯅꯨꯡꯗ ꯀꯟꯈꯤ ꯑꯗꯨ ꯈꯛꯇꯁꯨ ꯅꯠꯇꯅ ꯑꯗꯨꯛꯀꯤ ꯃꯇꯤꯛ ꯀꯥꯅꯩ ꯀꯔꯤꯒꯨꯝꯕ ꯑꯩꯅ ꯑꯩꯒꯤ ꯏꯃꯥꯟꯅꯕ ꯑꯃ ꯑꯃꯦꯔꯤꯀꯥꯗ ꯂꯩꯕ ꯏꯃꯥꯟꯅꯕ ꯑꯃ ꯎꯅꯅꯤꯡꯉꯦ ꯋꯥꯔꯤ ꯁꯥꯟꯅꯅꯤꯡꯉꯦ ꯍꯥꯏꯕ ꯇꯥꯔꯒꯗꯤ ꯑꯩ ꯒꯨꯒꯜ ꯃꯤꯠꯇ ꯑꯗꯨꯃꯛ ꯀꯣꯜ ꯇꯧꯔꯒ ꯋꯥꯔꯤ ꯁꯥꯟꯅꯩ ꯑꯗꯨꯛꯀꯤ ꯃꯇꯤꯛ ꯅꯨꯡꯉꯥꯏ ꯒꯨꯒꯜ ꯃꯤꯠ ꯍꯥꯏꯕꯗꯤ ꯃꯤꯇꯤꯡ ꯇꯧꯕꯁꯤ ꯑꯗꯨꯛꯀꯤ ꯃꯇꯤꯛ ꯌꯥꯝ ꯅꯨꯡꯉꯥꯏ